ꯑꯩꯅ ꯑꯩꯒꯤ ꯒꯥꯔꯕꯔ ꯇꯧꯕꯗ ꯋꯥꯈꯜ ꯋꯥꯕ ꯊꯦꯡꯅꯕꯁꯦ ꯀꯃꯥꯏꯅ ꯍꯟꯊꯔꯛꯄꯒꯦ ꯍꯥꯏꯗꯤ ꯑꯩꯗꯤ ꯑꯗꯨꯝ ꯑꯩꯒꯤ ꯃꯇꯝꯗꯣ ꯃꯦꯅꯦꯖ ꯇꯧꯔꯒ ꯑꯩꯅ ꯏꯃꯨꯡꯁꯤꯡ ꯑꯩꯈꯣꯏꯒꯤ ꯐꯦꯃꯤꯂꯤꯁꯤꯡ ꯄꯤꯛꯅꯤꯛ ꯆꯠꯄ ꯑꯗꯨꯒꯨꯝꯕ ꯑꯗꯨꯝ ꯃꯇꯝꯗꯣ ꯑꯗꯨꯝ ꯔꯤꯀ꯭ꯔꯦꯁꯟꯗꯣ ꯆꯠꯂꯒ ꯑꯩꯈꯣꯏꯒꯤ ꯋꯥꯈꯜ ꯑꯋꯥꯕꯗꯨ ꯔꯤꯗ꯭ꯌꯨꯁ ꯇꯧꯅꯕꯅꯤ ꯑꯗꯨꯒ ꯑꯩꯅ ꯑꯃꯨꯛꯀ ꯑꯩꯅ ꯋꯥꯈꯜ ꯋꯥꯈꯜ ꯑꯋꯥꯕꯁꯦ ꯀꯌꯥ ꯊꯦꯡꯅꯗꯦ ꯀꯩꯅꯣ ꯍꯥꯏꯗꯤ ꯑꯩꯒꯤ ꯕꯤꯖꯤꯅꯦꯖꯇꯤ ꯑꯗꯨꯝ ꯃꯥꯏ ꯄꯥꯛꯄꯅꯤꯅ ꯑꯗꯨꯝ ꯊꯦꯡꯅꯗꯦ ꯑꯗꯨꯕꯨ ꯈꯔ ꯊꯦꯡꯅꯕꯁꯨ ꯑꯩꯅ ꯑꯗꯨꯝ ꯋꯥꯀꯤꯡ ꯆꯠꯂꯒ ꯇ꯭ꯔꯦꯛꯀꯤꯡ ꯆꯠꯂꯒ ꯅꯠꯇ꯭ꯔꯒ ꯏꯃꯨꯡꯈꯣꯏꯕꯨ ꯅꯠꯇ꯭ꯔꯒ ꯌꯨꯝꯅꯥꯛ ꯃꯤꯕꯨ ꯑꯗꯨꯝ ꯆꯠꯂꯒ ꯋꯥꯔꯤ ꯁꯥꯟꯅꯔꯒ ꯅꯨꯡꯉꯥꯏꯅ ꯂꯩꯔꯒ ꯑꯗꯨꯝ ꯑꯩꯒꯤ ꯏꯁꯇ꯭ꯔꯦꯁꯇꯣ ꯐꯕꯅꯤ